ꯑꯩꯈꯣꯏꯒꯤ ꯑꯔꯤꯌꯥꯒꯤ ꯑꯣꯏꯅ ꯋꯥꯡꯖꯤꯡꯗ ꯂꯩꯕ ꯀꯨꯗꯣꯝꯄꯣꯛꯄꯤ ꯒ꯭ꯔꯥꯎꯟ ꯑꯅ ꯂꯩ ꯃꯁꯤꯗ ꯐꯨꯠꯕꯣꯜ ꯀ꯭ꯔꯤꯛꯀꯦꯠ ꯑꯌꯥꯝꯕ ꯑꯥꯏꯇꯦꯝ ꯑꯝꯈꯣꯏ ꯂꯣꯏꯅ ꯁꯥꯟꯅꯕ ꯌꯥꯏ ꯑꯃꯗꯤ ꯋꯥꯏ ꯀꯦ ꯀꯣꯂꯦꯖ ꯋꯥꯡꯖꯤꯡꯒꯤꯁꯤꯗ ꯁ꯭ꯋꯤꯝꯃꯤꯡ ꯄꯣꯜ ꯑꯃ ꯂꯩ ꯃꯁꯤꯅ ꯁ꯭ꯋꯤꯝꯃꯤꯡ ꯁꯥꯟꯅꯅꯤꯡꯕ ꯁꯥꯇ꯭ꯔꯁꯤꯡꯒꯤ ꯑꯣꯏꯅ ꯀꯥꯅꯕ ꯄꯤ ꯑꯗꯨꯒ ꯑꯩꯈꯣꯏꯒꯤ ꯁꯝꯕ꯭ꯔꯥꯝ ꯂꯝꯈꯥꯏꯗ ꯂꯩꯕ ꯊꯣꯏ ꯇꯐ ꯒ꯭ꯔꯥꯎꯟ ꯃꯁꯤꯗ ꯁꯥ ꯑꯉꯥꯡ ꯐꯨꯠꯕꯣꯜ ꯇꯝꯅꯤꯡꯕ ꯁꯥꯟꯅꯅꯤꯡꯕꯁꯤꯡꯅ ꯃꯐꯝꯁꯤꯗ ꯑꯦꯠꯃꯤꯁꯟ ꯇꯧꯕꯤꯕ ꯌꯥꯏ ꯑꯗꯨꯒ ꯅꯣꯡꯃ ꯅꯣꯡꯃꯒꯤ ꯁꯥꯟꯅꯅꯤꯡꯕ ꯑꯣꯏꯔꯒꯁꯨ ꯇꯤꯛꯀꯦꯠ ꯀꯛꯑꯒ ꯁꯥꯟꯅꯕꯁꯨ ꯌꯥꯏ ꯑꯃꯗꯤ ꯑꯩꯈꯣꯏ ꯇꯦꯟꯊꯥꯗ ꯃꯅꯤꯄꯨꯔꯒꯤ ꯈ꯭ꯋꯥꯏꯗꯒꯤ ꯆꯥꯎꯕ ꯇꯣꯔꯅꯥꯃꯦꯟ ꯁꯤꯡꯒꯤ ꯃꯅꯨꯡ ꯆꯜꯂꯤꯕ ꯇꯛꯋꯥ ꯇ꯭ꯔꯣꯐꯤ ꯁꯤ ꯑꯩꯈꯣꯏ ꯇꯦꯟꯊꯥꯒꯤ ꯇꯛꯋꯥ ꯒ꯭ꯔꯥꯎꯟꯗ ꯄꯥꯡꯊꯣꯛꯏ ꯑꯗꯨꯒ ꯊꯧꯕꯥꯜ ꯈꯦꯇ꯭ꯔꯤꯂꯩꯀꯥꯏꯗ ꯇꯐ ꯐꯨꯠꯕꯣꯜ ꯇꯐ ꯒ꯭ꯔꯥꯎꯟ ꯂꯩ ꯃꯁꯤꯗ ꯐꯨꯠꯕꯣꯜ ꯄꯥꯝꯖꯕ ꯄ꯭ꯂꯦꯌꯔꯁꯤꯡꯅ ꯃꯐꯝꯁꯤꯗ ꯁꯥꯟꯅꯕꯒꯤꯁꯨ ꯑꯌꯥꯕꯁꯨ ꯄꯤ